ꯑꯩꯅ ꯀꯦꯟꯁꯦꯜ ꯇꯧꯖꯈꯤꯕꯅꯤ ꯑꯜ ꯍꯌꯥꯠ ꯍꯣꯇꯦꯜꯒꯤ ꯑꯣꯔꯗꯔ ꯑꯃ ꯑꯗꯨꯒꯤ ꯔꯤꯐꯟ ꯑꯗꯨ ꯍꯧꯖꯤꯛꯐꯧꯒꯤ ꯑꯣꯏꯅ ꯀꯟꯐꯥꯝ ꯑꯣꯏꯕ ꯉꯝꯗ꯭ꯔꯤ ꯌꯥꯔꯒꯗꯤ ꯂꯩꯔꯤꯕ ꯍꯣꯇꯦꯜꯒꯤ ꯃꯦꯅꯦꯖꯔꯅ ꯍꯥꯏꯐꯦꯠ ꯆꯦꯛ ꯇꯧꯕꯤꯔꯒ ꯃꯔꯣꯜ ꯑꯝꯇ ꯍꯥꯏꯕꯤꯔꯛꯎ